ꯑꯩꯈꯣꯏꯒꯤ ꯂꯩꯀꯥꯏꯗ ꯑꯩꯈꯣꯏꯒꯤ ꯈꯨꯠ ꯁꯥ ꯍꯩꯕꯁꯤꯡꯒꯤ ꯃꯔꯨꯑꯣꯏꯕ ꯑꯥꯏꯇꯦꯝꯁꯤꯡꯗ ꯁꯝꯅ ꯍꯥꯏꯔꯕꯗ ꯃꯣꯔꯥ ꯁꯥꯕ ꯐꯛ ꯁꯥꯕ ꯑꯗꯩ ꯆꯧꯀꯤ ꯁꯥꯕ ꯑꯁꯤꯅꯆꯤꯡꯕ ꯑꯃꯁꯨꯡ ꯆꯐꯨ ꯁꯥꯕ ꯍꯥꯏꯔꯤꯕ ꯀꯂꯥ ꯒꯤ ꯃꯅꯨꯡ ꯆꯜꯂꯤꯕ ꯍꯥꯏꯔꯤꯕ ꯑꯩꯈꯣꯏꯒꯤ ꯐꯛ ꯁꯥꯕ ꯑꯗꯨꯗꯒꯤ ꯆꯐꯨ ꯁꯥꯕ ꯑꯃꯗꯤ ꯃꯣꯔꯥ ꯁꯥꯕ ꯑꯁꯦ ꯑꯇꯣꯞꯄ ꯑꯩꯈꯣꯏꯒꯤ ꯀ꯭ꯔꯥꯞꯃꯦꯟꯁꯤꯡꯅ ꯁꯥꯔꯤꯕꯁꯤꯡꯗꯒꯤꯗꯤ ꯗꯤꯖꯥꯏꯟ ꯃꯥꯒꯤ ꯈꯨꯠꯁꯦꯝ ꯃꯥꯒꯤ ꯀ꯭ꯋꯥꯂꯤꯇꯤ ꯂꯣꯏꯅ ꯇꯣꯇꯦꯜꯂꯤ ꯌꯥꯝꯅ ꯆꯦꯟꯖ ꯑꯣꯏꯔꯒ ꯌꯥꯝꯅ ꯑꯐꯕ ꯒꯨꯠ ꯄ꯭ꯔꯗꯛ ꯑꯃ ꯑꯣꯏꯅ ꯁꯥꯏ